ꯑꯥ ꯍꯂꯣ ꯑꯁꯤꯁꯦ ꯍꯂꯣ ꯎꯝ ꯑꯁꯤꯁꯦ ꯏꯔꯣꯏꯁꯦꯝꯕꯒꯤ ꯇꯥꯗ꯭ꯔꯣ ꯑꯥ ꯁꯤꯁꯦ ꯏꯔꯣꯏꯁꯦꯝꯕꯒꯤ ꯀꯩꯅꯣ ꯖꯨ ꯃꯦꯅꯦꯖꯔ ꯑꯣꯏꯕꯤꯔꯕ꯭ꯔꯣ ꯑꯩꯁꯦ ꯑꯩꯁꯦ ꯖꯨꯗꯣ ꯀꯣꯏꯔꯛꯀꯦ ꯇꯧꯕꯅꯦ ꯑꯗꯨ ꯗꯤꯔꯦꯛꯁꯟꯒꯨꯝꯕꯁꯨ ꯈꯪꯗꯕ ꯑꯗꯨꯒ ꯀꯃꯥꯏꯅ ꯀꯔꯤ ꯀꯔꯤ ꯌꯦꯡꯅꯤꯡꯉꯥꯏ ꯂꯩꯒꯦ ꯑꯗꯨꯒꯨꯝꯕꯗꯣ ꯈꯪꯅꯤꯡꯕꯩ ꯇꯧꯔꯛꯄꯅꯦ ꯎꯝ ꯍꯣꯏ ꯎꯝ ꯑꯗꯨ ꯑꯗꯨꯝ ꯆꯠꯂꯒ ꯂꯩꯔꯒꯦꯔꯥ ꯑꯥ ꯑꯥ ꯎꯝ ꯑꯣ ꯑꯉꯥꯡ ꯐꯦꯃꯤꯂꯤ ꯐꯦꯃꯤꯂꯤ ꯑꯣꯏꯅ ꯂꯥꯛꯀꯦ ꯍꯥꯏꯕꯅꯦ ꯑꯉꯥꯡꯁꯤꯡ ꯄꯨꯔꯛꯀꯦ ꯍꯥꯏꯕꯅꯦ ꯍꯣꯏ ꯑꯗꯨꯒꯤ ꯑꯩꯈꯣꯏꯁꯦ ꯍꯌꯦꯡ ꯍꯪꯆꯤꯠ ꯂꯥꯛꯀꯦ ꯍꯥꯏꯅ ꯇꯧꯕꯅꯦ ꯇ꯭ꯌꯨꯁꯗꯦꯗ

ꯑꯣ ꯑꯣ ꯑꯣ ꯑꯗꯨ ꯑꯣ ꯎꯝ ꯑꯣ ꯑꯣ ꯑꯣ ꯑꯣ ꯏꯁꯅꯦꯛꯀꯨꯝꯕꯗꯤ ꯔꯦꯞꯇꯥꯏꯜꯁꯀꯤ ꯄꯣꯠꯇꯤ ꯂꯩꯇꯕ꯭ꯔꯣ ꯑꯥ ꯑꯣ ꯑꯗꯨꯗꯤ ꯍꯣꯏ ꯍꯣꯏ ꯑꯗꯨꯗꯤ ꯐꯔꯦ ꯑꯉꯥꯡꯅ ꯈ꯭ꯋꯥꯏꯗꯩ ꯌꯦꯡꯅꯤꯡꯒꯗꯕꯅꯤ ꯎꯝ ꯑꯗꯨ ꯎꯝ ꯍꯣꯏ ꯍꯣꯏ ꯍꯣꯏ ꯍꯣꯏ ꯑꯗꯨꯃꯥꯏꯅ ꯍꯣꯏ ꯍꯣꯏ ꯃꯃꯟꯒꯨꯝꯕꯗꯨ ꯀꯃꯥꯏꯅ ꯇꯧꯒꯦ ꯑꯗꯨ ꯈꯪꯅꯤꯡꯉꯦ ꯑꯥ ꯐꯤꯐꯇꯤ ꯎꯝ ꯍꯣꯏ ꯍꯣꯏ ꯑꯉꯥꯡꯒꯤ ꯑꯍꯨꯝ ꯑꯍꯟꯒꯤ ꯑꯍꯨꯝ ꯍꯥꯏꯅ ꯀꯛꯄꯤꯈ꯭ꯔꯣ ꯑꯗꯨꯗꯤ ꯀꯣ ꯐꯔꯦ ꯐꯔꯦ ꯌꯥꯝ ꯅꯨꯡꯉꯥꯏꯌꯦ